ꯑꯩꯈꯣꯏꯒꯤ ꯃꯥꯛꯁ ꯌꯥꯎꯗꯕ ꯃꯇꯝꯗ ꯃꯁꯤ ꯁꯟꯗꯣꯛꯄ ꯃꯔꯝꯅ ꯑꯩꯈꯣꯏꯒꯤ ꯇꯨꯔꯤꯖꯝꯒꯤ ꯑꯣꯏꯕ ꯂꯜꯂꯣꯜ ꯏꯇꯤꯛꯀꯤ ꯑꯣꯏꯕ ꯑꯦꯅꯤ ꯍꯤꯔꯝꯗ ꯃꯁꯤꯅ ꯌꯥꯝꯅ ꯑꯀꯥꯏꯕ ꯑꯩꯈꯣꯏꯒꯤ ꯏꯀꯣꯅꯣꯃꯤꯛꯁꯤꯡꯗ ꯑꯃꯗꯤ ꯂꯣꯏꯅ ꯑꯣꯜ ꯔꯥꯎꯟꯗ ꯑꯀꯥꯏꯕ ꯄꯤ ꯃꯁꯤꯒꯤ ꯀꯣꯚꯤꯠ ꯅꯥꯏꯟꯇꯤꯟ ꯑꯁꯦ ꯅ ꯃꯔꯨ ꯌꯥꯝꯅ ꯁꯥꯊꯤꯕ ꯑꯩꯈꯣꯏꯒꯤ ꯑꯆꯧꯕ ꯑꯦꯐꯦꯛ ꯑꯃꯅꯤ ꯍꯥꯏꯕꯁꯦ ꯑꯩ ꯊꯝꯖꯒꯦ